ꯇꯨ ꯊꯥꯎꯖꯟ ꯇꯨ ꯍꯟꯗ꯭ꯔꯦꯠ ꯇ꯭ꯋꯦꯟꯇꯤ ꯇꯨ ꯊ꯭ꯔꯤ ꯊꯥꯎꯖꯟ ꯊ꯭ꯔꯤ ꯍꯟꯗ꯭ꯔꯦꯠ ꯊꯥꯔꯇꯤ ꯊ꯭ꯔꯤ ꯐꯣꯔ ꯊꯥꯎꯖꯟ ꯐꯣꯔ ꯍꯟꯗ꯭ꯔꯦꯠ ꯐꯣꯔꯇꯤ ꯐꯣꯔ ꯐꯥꯏꯚ ꯊꯥꯎꯖꯟ ꯐꯥꯏꯚ ꯍꯟꯗ꯭ꯔꯦꯠ ꯐꯤꯞꯇꯤ ꯐꯥꯏꯚ ꯁꯤꯛꯁ ꯊꯥꯎꯖꯟ ꯁꯤꯛꯁ ꯍꯟꯗ꯭ꯔꯦꯠ ꯁꯤꯛꯁꯇꯤ ꯁꯤꯛꯁ